ꯎꯝ ꯍꯜꯂꯣ ꯍꯥꯏꯕꯤꯌꯨ ꯇꯥꯗꯦ ꯃꯥꯅꯦ ꯃꯥꯅꯦ ꯑꯃꯨꯜ ꯁꯨꯞ ꯑꯃꯨꯕ ꯁꯣꯔꯤ ꯁꯣꯞꯅꯦ

ꯑꯣ ꯌꯥꯅꯤ ꯌꯥꯅꯤ ꯑꯗꯨ ꯀꯩ ꯀꯩ ꯄꯣꯠꯅꯣ ꯍꯥꯏꯕꯤꯌꯣ ꯅꯪ ꯂꯩ ꯂꯩꯅꯤꯡꯉꯤꯁꯦ ꯑꯥ ꯑꯥ ꯑꯣ ꯑꯗꯨ ꯌꯥꯏ ꯌꯥꯏ ꯌꯥꯏ ꯅꯪ ꯍꯥꯏꯗꯤ ꯄꯥꯝꯃꯤ ꯀꯦ ꯖꯤ ꯃꯁꯤꯡꯗꯣ ꯑꯗꯨꯗ ꯑꯗꯨꯝ ꯍꯥꯏꯕꯤꯔꯛꯑꯣ ꯀꯦ ꯖꯤ ꯀꯌꯥ ꯀꯌꯥ ꯂꯧꯒꯗꯕ

ꯌꯥꯏ ꯌꯥꯏ ꯑꯗꯨ ꯀꯦꯖꯤꯗ ꯑꯥꯂꯨꯁꯤꯗꯤ ꯍꯧꯖꯤꯛ ꯍꯦꯟꯒꯠꯈ꯭ꯔꯦꯕꯀꯣ ꯂꯝꯕꯤ ꯊꯣꯡꯗꯤ ꯀꯩꯅꯣ ꯇꯧꯗꯃꯤꯅ ꯑꯇꯣꯞꯄ ꯃꯔꯨ ꯃꯔꯥꯡꯒꯗꯤ ꯍꯣꯏ ꯃꯣꯔꯛ ꯑꯁꯨꯕꯗꯤ ꯑꯣ ꯍꯧꯖꯤꯛ ꯑꯗꯨ ꯅꯪ ꯄꯣꯠꯁꯤ ꯗꯦꯂꯤꯚꯔꯤ ꯇꯧꯗꯣꯏ ꯅꯠꯇ꯭ꯔꯣꯕ ꯋꯥꯕꯒꯥꯏ ꯕꯖꯥꯔꯗꯒꯤꯗꯤ ꯀꯌꯥꯝ ꯂꯥꯞꯅ ꯂꯥꯛꯇꯣꯏꯅꯣ ꯋꯥꯕꯒꯥꯏ ꯀꯥꯏꯋꯥꯏꯗ ꯋꯥꯕꯒꯥꯏꯗꯒꯤꯅ ꯀꯥꯛꯆꯤꯡꯕꯣꯛꯇ ꯑꯣ ꯑꯗꯨ ꯑꯗꯨ ꯋꯥꯕꯒꯥꯏꯗꯒꯤ ꯀꯥꯛꯆꯤꯡꯕꯣꯛ ꯈꯤꯇꯪ ꯁꯥꯡꯕꯅꯤꯅ ꯗꯦꯂꯤꯚꯔꯤꯒꯤ ꯆꯥꯔꯆ ꯈꯔ ꯍꯥꯞꯄ ꯇꯥꯕ ꯂꯨꯄꯥ ꯀꯨꯟꯊ꯭ꯔꯥꯃꯨꯛꯇꯤ ꯍꯥꯞꯄꯛꯀꯅꯤ ꯑꯣ ꯑꯗꯨꯗꯩ ꯁꯤꯡꯒꯗꯤ ꯍꯥꯞꯇꯣꯏꯔꯥ ꯑꯣ ꯁꯤꯡꯗ ꯀꯦ ꯖꯤ ꯀꯌꯥ ꯍꯥꯞꯄꯨꯒꯦ ꯑꯣ ꯌꯥꯏ ꯌꯥꯏ ꯀꯦ ꯖꯤ ꯑꯗꯣ ꯍꯧꯖꯤꯛꯀꯣ ꯃꯌꯥꯝꯅ ꯄꯥꯝꯅꯔꯤꯁꯤ ꯍꯥꯏꯗꯤ ꯀꯩꯀꯩ ꯊꯣꯡꯕ ꯊꯥꯛꯄꯒꯤ ꯁꯤꯖꯤꯟꯅꯕꯩꯅꯣ ꯃꯔꯨꯞꯀꯤ ꯍꯥꯏꯗꯤ ꯀꯩ ꯌꯦꯟ ꯀꯦ ꯖꯤ ꯀꯌꯥꯃꯨꯛ ꯊꯣꯡꯕꯩꯅꯣ ꯑꯣ ꯌꯦꯟ ꯀꯦ ꯖꯤ ꯇꯔꯥꯃꯨꯛ ꯊꯣꯡꯗꯣꯏꯔꯥ ꯍꯥꯏꯗꯤ ꯃꯔꯨ ꯃꯔꯥꯡꯗꯨꯗ ꯂꯩꯗꯣꯏꯔ ꯃꯤꯠ ꯃꯁꯥꯂꯥ ꯍꯥꯏꯗꯅ ꯑꯃ ꯂꯥꯛꯑꯦꯀꯣ ꯑꯇꯩꯗꯤ ꯖꯤꯔꯥ ꯅꯨꯡꯂꯥꯁꯨ ꯌꯥꯎꯗꯣꯏ ꯅꯠꯇ꯭ꯔꯥ ꯑꯣ ꯑꯗꯩ ꯖꯤꯔꯥ ꯄꯤꯛꯀꯦꯠ ꯑꯅꯤ ꯍꯥꯄꯛꯑꯒꯦ ꯑꯗꯨꯗꯤ ꯃꯣꯔꯣꯛ ꯃꯆꯨꯗꯤ ꯑꯍꯨꯝ ꯍꯥꯄꯛꯑꯣ ꯑꯗꯨꯗꯤ ꯈ꯭ꯋꯥꯏ ꯃꯔꯨ ꯑꯣꯏꯁꯤꯅ ꯍꯪꯒꯥꯝ ꯊꯥꯎ ꯋꯥꯠꯂꯤꯃꯤꯅꯦ ꯑꯗꯣ ꯍꯪꯒꯥꯝ ꯊꯥꯎ ꯂꯤꯇꯔ ꯑꯃ ꯃꯈꯥꯏꯅꯗꯤ ꯌꯥꯗꯧꯗꯤ ꯃꯥꯜꯂꯤ ꯑꯗꯩꯗꯤ ꯑꯗꯨꯉꯩꯗꯣ ꯇꯥꯔꯒ ꯅꯪꯅ ꯄꯩꯁꯥꯁꯤ ꯑꯩꯈꯣꯏ ꯊꯤꯜꯂꯛꯇ꯭ꯔꯤꯉꯩꯗ ꯑꯩ ꯑꯩꯈꯣꯏ ꯁꯤ ꯅꯝꯕꯔ ꯇꯧꯔꯛꯏ ꯐꯣꯟ ꯅꯝꯕꯔꯁꯤꯗꯀꯣ ꯅꯪ ꯖꯤꯄꯦꯗ ꯄꯩꯁꯥꯗꯣ ꯀꯥꯄꯛꯑꯣ ꯑꯩ ꯄꯨꯁꯥ ꯁꯤ ꯇꯥꯔꯦ ꯍꯥꯏꯔꯛꯑꯒꯦ ꯅꯉꯣꯟꯗ ꯑꯗꯨꯒ ꯅꯪꯅ ꯄꯩꯁꯥꯗꯨ ꯑꯩꯉꯣꯟꯗ ꯀꯥꯞꯄꯦ ꯍꯥꯏꯕꯒꯤ ꯁ꯭ꯀꯔꯤꯟ ꯁꯣꯠꯇꯨꯃ ꯊꯥꯔꯛꯑꯣ ꯑꯗꯨꯒ ꯑꯗꯨꯝ ꯄꯨꯡꯈꯥꯏꯃꯨꯛꯀꯤ ꯃꯇꯨꯡꯗ ꯑꯩꯅ ꯅꯉꯣꯟꯗ ꯑꯗꯨꯝ ꯀꯩꯅꯣ ꯇꯧꯍꯜꯂꯛꯑꯅꯦ ꯑꯩ ꯗꯦꯂꯤꯚꯔꯤ ꯇꯧꯔꯅꯤ ꯗꯦꯂꯤꯚꯔꯤ ꯇꯧꯗꯣꯏꯁꯤꯅ ꯀꯛꯆꯤꯡ ꯃꯅꯨꯡꯒꯤ ꯀꯋꯥꯏ ꯑꯣꯏꯅꯤ

ꯑꯣ ꯃꯤꯡꯗꯤ ꯀꯔꯤ ꯍꯥꯏ ꯂꯩ ꯍꯥꯏꯕꯤꯌꯨ

ꯑꯣ ꯌꯥꯏ ꯌꯥꯏ ꯑꯩ ꯍꯣꯔꯦꯟ ꯌꯧꯔꯀꯥꯟ ꯐꯣꯟ ꯇꯧꯖꯔꯛꯑꯒꯦ ꯍꯣ ꯊꯝꯃꯒꯦꯀꯣ ꯑꯗꯨꯗꯤ ꯎꯝ ꯎꯝ